ꯑꯩ ꯇꯨꯔꯁꯤꯡꯗ ꯇꯣꯏꯅ ꯆꯠꯂꯤ ꯑꯩꯒꯤ ꯈ꯭ꯋꯥꯏꯗꯒꯤ ꯄꯥꯝꯖꯕ ꯂꯝ ꯀꯣꯏꯕꯒꯤ ꯃꯐꯝꯁꯤꯡꯒꯤ ꯃꯅꯨꯡꯗ ꯑꯃꯗꯤ ꯂꯣꯛꯇꯥꯛ ꯄꯥꯠꯅꯤ ꯂꯣꯛꯇꯥꯛ ꯍꯥꯏꯔꯤꯕ ꯃꯐꯝꯁꯦ ꯑꯩꯅ ꯀꯔꯤꯒꯤ ꯄꯥꯝꯕꯩꯅꯣ ꯍꯥꯏꯇꯥꯔꯒꯗꯤ ꯂꯣꯛꯇꯥꯛ ꯄꯥꯠꯇ ꯀꯣꯏꯕ ꯑꯁꯦ ꯌꯥꯝꯅ ꯅꯨꯡꯉꯥꯏ ꯃꯔꯝꯗꯤ ꯑꯩꯈꯣꯏꯅ ꯂꯣꯛꯇꯥꯛ ꯍꯥꯏꯔꯤꯕ ꯂꯣꯛꯇꯥꯛ ꯍꯥꯏꯔꯤꯕ ꯄꯥꯠ ꯑꯗꯨꯒꯤ ꯃꯌꯥꯏꯗ ꯁꯦꯟꯗ꯭ꯔꯥ ꯍꯥꯏꯅ ꯆꯤꯡ ꯑꯃ ꯂꯩ ꯍꯥꯏꯔꯤꯕ ꯁꯦꯟꯗ꯭ꯔꯥ ꯆꯤꯡꯗꯣ ꯑꯗꯨꯒꯤ ꯃꯇꯣꯟꯗ ꯀꯥꯈꯠꯂꯒ ꯂꯣꯛꯇꯥꯛꯀꯤ ꯐꯖꯕ ꯌꯦꯡꯕ ꯌꯥꯝꯅ ꯅꯨꯡꯉꯥꯏ ꯏꯁꯤꯡꯅ ꯏꯀꯣꯏ ꯀꯣꯏꯁꯜꯂꯒ ꯏꯁꯤꯡꯒꯤ ꯃꯄꯥꯟ ꯃꯌꯥ ꯄꯔꯦꯡꯗꯨꯗꯅ ꯆꯤꯡꯅ ꯑꯃꯨꯛ ꯀꯣꯏꯁꯜꯂꯦ ꯌꯦꯡꯕ ꯃꯇꯝꯗ ꯌꯥꯝꯅ ꯐꯖꯩ ꯃꯇꯝꯒꯤ ꯃꯇꯨꯡꯏꯟꯅ ꯐꯨꯝꯗꯤ ꯍꯥꯏꯕꯗꯤ ꯂꯣꯛꯇꯥꯛꯀꯤ ꯃꯌꯥꯏꯗ ꯐꯨꯝꯗꯤ ꯌꯥꯝꯅ ꯐꯖ ꯐꯖꯅ ꯁꯦꯝꯃꯒ ꯂꯩꯕ ꯃꯇꯝꯁꯨ ꯌꯥꯎꯏ ꯑꯗꯨ ꯁꯦꯝꯕ ꯃꯇꯝꯗ ꯑꯩꯈꯣꯏꯅ ꯆꯠꯄ ꯃꯇꯝꯗ ꯁꯦꯝꯃꯝꯕ ꯃꯇꯝꯗ ꯑꯌꯥꯝꯕ ꯑꯣꯏ ꯑꯗꯨꯅ ꯃꯈꯣꯏꯅ ꯁꯦꯝꯃꯤꯕ ꯐꯨꯝꯗꯤꯗꯣ ꯔꯥꯎꯟ ꯑꯣꯏꯅ ꯐꯖꯅ ꯀꯣꯠꯊꯣꯛꯑꯒ ꯗꯦꯀꯣꯔꯦꯁꯟꯒꯤ ꯇꯥꯏꯞꯇ ꯂꯣꯛꯇꯥꯛꯇꯨꯗ ꯐꯖꯅ ꯁꯦꯝꯃꯦ ꯏꯁꯤꯡ ꯃꯊꯛꯇꯨꯗ ꯑꯗꯨ ꯌꯦꯡꯕ ꯃꯇꯝꯗ ꯌꯥꯝꯅ ꯄꯨꯛꯅꯤꯡ ꯍꯨꯕ ꯌꯥꯝꯅ ꯐꯖꯕ ꯑꯣꯏ ꯑꯗꯨꯒ ꯂꯣꯛꯇꯥꯛꯀꯤ ꯃꯌꯥꯏꯗ ꯂꯩꯔꯤꯕ ꯐꯨꯝꯗꯣ ꯑꯗꯨꯒꯤ ꯃꯊꯛꯇ ꯌꯨꯝ ꯁꯥꯔꯒ ꯂꯩꯕ ꯁꯤꯒꯤꯁꯨ ꯃꯁꯤ ꯌꯥꯝꯅ ꯉꯛꯅꯤꯡꯉꯥꯏ ꯑꯣꯏꯕꯅꯤ ꯂꯣꯛꯇꯥꯛ ꯃꯌꯥꯏꯗ ꯁꯥꯔꯤꯕ ꯌꯨꯝ ꯑꯗꯣ ꯏꯁꯤꯡ ꯃꯅꯨꯡꯗ ꯂꯨꯞꯇꯦ ꯐꯨꯝꯗꯤ ꯑꯗꯨꯒꯤ ꯃꯊꯛꯇ ꯁꯥꯕꯅꯤ ꯑꯗꯨꯒ ꯂꯣꯛꯇꯥꯛꯇ ꯑꯩꯈꯣꯏꯅ ꯆꯠꯂꯒ ꯕꯣꯠ ꯇꯣꯡꯕ ꯌꯥꯝꯅ ꯅꯨꯡꯉꯥꯏ ꯑꯩꯅ ꯑꯩ ꯏꯁꯥꯃꯛ ꯕꯣꯠ ꯇꯣꯡꯕ ꯌꯥꯝꯅ ꯄꯥꯝꯖꯩ ꯂꯣꯛꯇꯥꯛ ꯍꯥꯏꯕ ꯂꯣꯛꯇꯥꯛ ꯍꯥꯏꯔꯤꯕ ꯂꯦꯛ ꯑꯁꯦ ꯑꯩꯈꯣꯏꯒꯤ ꯐ꯭ꯔꯦꯁ ꯋꯥꯇꯔ ꯂꯦꯛ ꯑꯣꯏ ꯑꯗꯨꯅ ꯏꯁꯤꯡꯗꯣ ꯌꯦꯡꯕ ꯃꯇꯝꯗ ꯌꯥꯝꯅ ꯂꯨꯕ ꯃꯅꯨꯡꯗ ꯀꯔꯤ ꯍꯧꯔꯤꯒꯦ ꯍꯥꯏꯕ ꯐꯥꯎꯕ ꯎꯏ ꯑꯗꯨꯒꯨꯝꯕ ꯐ꯭ꯔꯦꯁ ꯋꯥꯇꯔ ꯂꯦꯛ ꯑꯗꯨꯒꯤ ꯃꯅꯥꯛꯇꯨꯗ ꯑꯩꯈꯣꯏꯅ ꯀꯣꯏꯕ ꯑꯗꯨꯗ ꯕꯣꯠ ꯇꯣꯡꯉꯒ ꯃꯌꯥꯏꯗ ꯏꯁꯤꯡ ꯃꯌꯥꯏꯗ ꯆꯠꯄ ꯃꯇꯝꯗ ꯌꯥꯝꯅ ꯏꯁꯥꯗ ꯐ꯭ꯔꯦꯁ ꯑꯣꯏꯕ ꯅꯨꯡꯉꯥꯏꯕ ꯑꯃ ꯄꯣꯛꯏ ꯑꯗꯨꯒ ꯂꯣꯛꯇꯥꯛ ꯄꯥꯠꯇ ꯆꯠꯂꯀꯥꯟꯗ ꯑꯩꯈꯣꯏꯅ ꯀꯩꯕꯨꯜ ꯂꯝꯖꯥꯎ ꯅꯦꯁꯅꯦꯜ ꯄꯥꯔꯛ ꯍꯥꯏꯅ ꯑꯃ ꯂꯩ ꯍꯥꯏꯔꯤꯕ ꯀꯩꯕꯨꯜ ꯂꯝꯖꯥꯎ ꯅꯦꯁꯅꯦꯜ ꯄꯥꯔꯛꯁꯤꯗ ꯃꯅꯤꯄꯨꯔꯗ ꯇꯥꯡꯅ ꯐꯪꯕ ꯁꯥ ꯃꯈꯜ ꯑꯃ ꯏꯟꯗꯤꯌꯥꯒꯤ ꯑꯣꯏꯅ ꯑꯇꯣꯞꯄ ꯃꯐꯝꯗ ꯐꯪꯗꯦ ꯍꯥꯏꯔꯤꯕ ꯀꯩꯕꯨꯜ ꯂꯝꯖꯥꯎ ꯅꯦꯁꯅꯦꯜ ꯄꯥꯔꯛꯁꯤꯗ ꯈꯛꯇ ꯐꯪꯕ ꯍꯥꯏꯔꯤꯕ ꯁꯥ ꯑꯗꯨ ꯁꯖꯤꯅꯤ ꯃꯃꯤꯡꯅ ꯁꯉꯥꯏ ꯀꯧꯏ ꯌꯦꯡꯕ ꯃꯇꯝꯗ ꯌꯥꯝꯅ ꯐꯖꯩ ꯃꯆꯤ ꯂꯣꯡꯉꯤ ꯍꯥꯏꯔꯤꯕ ꯁꯥ ꯑꯗꯨꯁꯨ ꯃꯐꯝ ꯑꯗꯨꯗ ꯆꯠꯄ ꯃꯇꯝꯗ ꯑꯇꯥꯡꯕ ꯁꯖꯤ ꯑꯗꯨꯁꯨ ꯌꯦꯡꯕ ꯐꯪꯉꯦ ꯁꯤꯃꯁꯨ ꯂꯣꯛꯇꯥꯛ ꯆꯠꯄꯒꯤ ꯄꯥꯝꯕꯒꯤ ꯃꯔꯝ ꯑꯃꯁꯨ ꯂꯩꯔꯦ ꯑꯗꯨꯒ ꯑꯩꯈꯣꯏꯅ ꯂꯣꯛꯇꯥꯛꯇ ꯆꯠꯂꯒ ꯂꯣꯛꯇꯥꯛ ꯍꯥꯏꯔꯤꯕ ꯄꯥꯠ ꯑꯁꯦ ꯏꯁꯤꯡ ꯑꯗꯨꯝ ꯂꯩꯕ ꯄꯥꯠ ꯑꯣꯏꯕꯅꯤꯅ ꯏꯁꯤꯡ ꯀꯪꯗꯕ ꯄꯥꯠ ꯑꯣꯏꯕꯅꯤꯅ ꯃꯐꯝꯗꯨꯗ ꯑꯩꯈꯣꯏꯅ ꯉꯥ ꯐꯥꯕꯤ ꯃꯌꯥꯝ ꯑꯃ ꯂꯩ ꯉꯥ ꯐꯥꯕ ꯃꯌꯥꯝ ꯂꯩ ꯉꯥ ꯐꯥꯔꯒ ꯃꯈꯣꯏꯅ ꯉꯥꯗꯣ ꯌꯣꯜꯂꯦ ꯑꯗꯨꯒꯤ ꯉꯥꯗꯣ ꯑꯩꯈꯣꯏꯅ ꯂꯩꯔꯒ ꯂꯩꯔꯛꯄ ꯃꯇꯝꯗ ꯊꯣꯡꯉꯒ ꯆꯥꯕꯗꯁꯨ ꯌꯥꯝ ꯍꯥꯎꯋꯦ ꯑꯗꯨꯁꯨ ꯑꯣꯏꯔꯦ ꯑꯗꯨꯒ ꯑꯩꯅ ꯂꯝ ꯀꯣꯏꯕ ꯆꯠꯄ ꯃꯇꯝꯗ ꯈ꯭ꯋꯥꯏꯗꯒꯤ ꯄꯥꯝꯕ ꯃꯇꯝ ꯍꯥꯏꯇꯥꯔꯒꯗꯤ ꯃꯥꯔꯆ ꯑꯦꯄ꯭ꯔꯤꯜ ꯁ꯭ꯋꯥꯏꯗ ꯆꯠꯄꯅ ꯄꯥꯝꯃꯦ ꯃꯔꯝꯗꯤ ꯁꯤꯒꯤ ꯃꯇꯝꯁꯦ ꯌꯥꯝꯅꯁꯨ ꯁꯥꯗꯦ ꯑꯗꯨꯒ ꯌꯥꯝꯅꯁꯨ ꯏꯪꯗꯦ ꯆꯠꯄ ꯃꯇꯝꯗꯁꯨ ꯌꯥꯝ ꯅꯨꯡꯉꯥꯏꯕ ꯃꯇꯝ ꯑꯣꯏ ꯑꯗꯨꯅ ꯑꯇꯣꯞꯄꯁꯤꯡꯅ ꯂꯝ ꯀꯣꯏꯕ ꯆꯠꯄ ꯄꯥꯝꯇꯥꯔꯒꯁꯨ ꯃꯥꯔꯆ ꯑꯦꯄ꯭ꯔꯤꯜ ꯁ꯭ꯋꯥꯏꯗ ꯂꯩꯁꯨ ꯌꯥꯝ ꯁꯥꯠꯄ ꯃꯇꯝ ꯑꯣꯏ ꯑꯗꯒꯤ ꯑꯩꯈꯣꯏꯅ ꯆꯠꯄ ꯃꯇꯝꯗꯁꯨ ꯏꯪꯕ ꯌꯥꯝꯅ ꯁꯥꯗ꯭ꯔꯕꯅꯤꯅ ꯁꯥꯕꯒꯤ ꯑꯔꯥꯝ ꯈꯧꯔꯥꯡꯕ ꯑꯗꯨꯁꯨ ꯄꯣꯛꯛꯇ꯭ꯔꯦ ꯑꯗꯨꯅ ꯁꯤꯒꯤ ꯃꯇꯝꯗ ꯆꯠꯄꯅ ꯑꯩꯅ ꯍꯦꯟꯅ ꯄꯥꯝꯖꯩ